ꯑꯩ ꯇꯁꯦꯡꯅ ꯑꯉꯥꯡꯁꯤꯡꯗ ꯃꯦꯠꯁ ꯑꯃꯁꯨꯡ ꯁꯥꯏꯟꯁꯀꯤ ꯇ꯭ꯋꯤꯁꯟ ꯇꯧꯈꯤ ꯃꯦꯠꯁ ꯑꯦꯟ ꯁꯥꯏꯟꯁ ꯑꯁꯤ ꯌꯥꯝꯅ ꯃꯔꯨ ꯑꯣꯏꯕ ꯁꯕꯖꯦꯛꯅꯤ ꯍꯥꯏꯅ ꯈꯜꯂꯤ ꯕꯥꯔꯠꯇꯁꯨ ꯃꯁꯤꯒꯤ ꯁꯕꯖꯦꯛ ꯑꯁꯤ ꯌꯥꯝꯅ ꯑꯃꯔꯣꯝꯗ ꯂꯩꯏ ꯑꯗꯨꯒ ꯑꯃꯔꯣꯝꯗ ꯂꯥꯏ ꯑꯗꯨꯒ ꯀ꯭ꯂꯥꯁ ꯇꯦꯟ ꯑꯃꯁꯨꯡ ꯇꯨꯋꯦꯜꯄꯇ ꯁꯥꯏꯟꯁ ꯑꯃꯁꯨꯡ ꯃꯦꯠꯁ ꯑꯁꯤ ꯕꯦꯔꯤ ꯏꯝꯄꯣꯔꯇꯦꯟ ꯁꯕꯖꯦꯛꯅꯤ